ꯏꯝꯐꯥꯜ ꯋꯦꯁ ꯖꯤꯂꯥ ꯑꯁꯤꯗ ꯃꯔꯨꯑꯣꯏꯅ ꯃꯐꯝ ꯑꯗꯨꯒꯤ ꯏ ꯄꯥꯎꯒꯤ ꯊꯣꯡ ꯅꯠꯇ꯭ꯔꯒ ꯏ ꯄꯥꯎ ꯁꯟꯗꯣꯛꯂꯤꯕꯁꯤꯡ ꯍꯥꯏ ꯇꯥꯔꯒꯗꯤ ꯁꯉꯥꯏ ꯑꯦꯛꯁꯄ꯭ꯔꯦꯁ ꯑꯗꯒꯤ ꯍꯨꯏꯌꯦꯟ ꯂꯟꯄꯥꯎ ꯑꯗꯒꯤ ꯏꯝꯐꯥꯜ ꯐ꯭ꯔꯤ ꯄ꯭ꯔꯦꯁ ꯑꯗꯨ ꯅꯠꯇ꯭ꯔꯒ ꯇꯤ ꯚꯤ ꯅ꯭ꯌꯨꯁꯁꯤꯡ ꯍꯥꯏ ꯇꯥꯔꯒꯗꯤ ꯏꯝꯄꯦꯛ ꯇꯤ ꯚꯤ ꯏꯂꯥꯏꯠ ꯇꯤ ꯚꯤ ꯇꯣꯝ ꯇꯤ ꯚꯤ ꯑꯥꯏ ꯌꯦꯁ ꯇꯤ ꯚꯤ ꯅꯆꯤꯡꯕ ꯁꯤꯡ ꯅꯠꯇ꯭ꯔꯒ ꯔꯦꯗꯤꯑꯣꯒꯤ ꯈꯨꯠꯊꯥꯡꯗꯒꯤ ꯑꯣꯏꯔꯒꯅ ꯑꯣꯜ ꯏꯟꯗꯤꯌꯥ ꯔꯦꯗꯤꯑꯣ ꯃꯅꯤꯄꯨꯔꯅꯆꯤꯡꯕꯁꯤꯡꯗꯒꯤ ꯏ ꯄꯥꯎ ꯐꯪꯖꯩ